ꯅꯍꯥꯟ ꯅꯣꯏ ꯔꯦꯁꯇꯨꯔꯦꯟꯗ ꯑꯆꯥ ꯑꯊꯛ ꯑꯣꯗꯔ ꯑꯃ ꯇꯧꯋꯦ ꯑꯗꯨꯒꯤ ꯑꯣꯗꯔꯁꯤ ꯀꯦꯁ ꯑꯣꯟ ꯗꯦꯂꯤꯚꯔꯤ ꯌꯥꯗꯕꯒꯤ ꯑꯩꯒꯤ ꯑꯆꯥ ꯑꯊꯛꯀꯤ ꯃꯈꯜꯁꯤ ꯄꯨꯝꯅꯃꯛ ꯀꯦꯟꯁꯦꯜ ꯇꯧꯔꯒꯦ ꯑꯣꯏꯅ ꯈꯜꯂꯤ ꯅꯠꯇ꯭ꯔꯗꯤ ꯑꯩ ꯅꯣꯏꯒꯤ ꯑꯆꯥ ꯑꯊꯛꯀꯤ ꯄ꯭ꯔꯗꯛꯁꯤ ꯌꯥꯝ ꯄꯥꯝꯃꯤ ꯑꯗꯨꯅ ꯄꯦꯃꯦꯟ ꯑꯣꯞꯁꯟ ꯑꯃ ꯑꯣꯟꯂꯥꯏꯟꯒꯨꯝꯕꯗ ꯌꯥꯔꯗꯤ ꯂꯧꯔꯒꯦ ꯅꯨꯡꯁꯤꯅ ꯌꯥꯕꯤꯌꯨ